ꯃꯅꯤꯄꯨꯔꯤꯗ ꯉꯥꯡꯂꯤꯉꯩꯗ ꯏꯕ ꯑꯗꯒꯤ ꯏꯔꯤꯉꯩꯗ ꯑꯣꯏꯔꯣ ꯑꯩꯈꯣꯏꯅ ꯑꯔꯨꯕꯁꯦ ꯑꯗꯨꯛꯀꯤ ꯃꯇꯤꯛ ꯊꯦꯡꯅꯩ ꯍꯥꯏꯕꯗꯤ ꯂꯣꯟ ꯑꯔꯤꯕꯗ ꯑꯣꯏꯔꯣ ꯑꯩꯈꯣꯏꯅ ꯈꯪꯗꯕ ꯃꯌꯥꯝꯁꯨ ꯂꯩꯈꯔꯦꯕ ꯂꯣꯟꯁꯤꯗ ꯃꯅꯤꯄꯨꯔꯤ ꯑꯣꯏꯖꯔꯒꯁꯨ ꯑꯩꯈꯣꯏꯒꯤ ꯊꯥꯏꯅꯒꯤ ꯑꯔꯤꯕ ꯂꯣꯟꯁꯤꯗ ꯑꯩꯈꯣꯏꯗ ꯍꯥꯏꯔꯛꯄ ꯃꯇꯝꯗ ꯑꯩꯈꯣꯏꯅ ꯑꯔꯊ ꯈꯪꯗꯕ ꯑꯗꯒꯤ ꯄꯥꯊꯣꯛꯄꯗꯁꯨ ꯑꯗꯒꯤ ꯏꯔꯤꯉꯩꯗ ꯑꯣꯏꯔꯣ ꯀꯔꯤ ꯑꯔꯊꯅꯣ ꯍꯥꯏꯕ ꯑꯩꯈꯣꯏꯗ ꯈꯪꯗꯕ ꯑꯗꯨꯛꯀꯤ ꯃꯇꯤꯛ ꯌꯥꯎꯔꯦ ꯑꯩꯈꯣꯏꯗ ꯊꯦꯡꯁꯨ ꯊꯦꯡꯅꯔꯦ ꯌꯥꯝꯅ ꯑꯗꯒꯤ ꯑꯩꯈꯣꯏꯅ ꯑꯩꯈꯣꯏꯒꯤ ꯃꯩꯇꯩꯒꯤ ꯆꯠꯅꯕꯤꯗ ꯑꯩꯈꯣꯏꯅ ꯂꯥꯏ ꯍꯔꯥꯎꯕ ꯑꯣꯏꯔꯣ ꯃꯁꯤꯗ ꯑꯩꯈꯣꯏꯅ ꯏꯁꯩꯗ ꯁꯛꯏꯕ ꯑꯗꯒꯤ ꯃꯁꯤꯗ ꯁꯣꯜꯂꯤꯕ ꯈꯣꯠꯂꯤꯕꯁꯦ ꯑꯩꯈꯣꯏ ꯀꯩꯝꯇ ꯃꯌꯦꯛꯁꯦ ꯑꯩꯈꯣꯏꯗꯤ ꯈꯪꯗ꯭ꯔꯦ ꯈꯪꯗꯦ ꯍꯥꯏꯕꯗꯤ ꯃꯥꯒꯤ ꯆꯨꯝꯅꯒꯤ ꯑꯩꯈꯣꯏꯒꯤ ꯃꯅꯤꯄꯨꯔꯤ ꯂꯣꯟꯁꯦ ꯁꯤ ꯑꯩꯈꯣꯏꯅ ꯉꯥꯡꯉꯤꯁꯤ ꯑꯁꯤ ꯈꯛꯇ ꯉꯥꯏꯔꯦ ꯑꯩꯈꯣꯏꯅ ꯈꯪꯕ ꯍꯥꯏꯕꯨ ꯑꯔꯤꯕ ꯂꯣꯟꯁꯤꯗꯤ ꯑꯩꯈꯣꯏꯗ ꯇꯥꯛꯄ ꯇꯝꯕ ꯑꯃ ꯗꯔꯀꯥꯔ ꯑꯣꯏ ꯍꯥꯏꯕꯗꯤ ꯑꯩꯈꯣꯏꯅ ꯑꯔꯨꯕꯗꯣ ꯊꯦꯡꯅꯔꯕꯅꯤꯅ ꯑꯩꯈꯣꯏꯁꯨ ꯑꯔꯊꯗꯣ ꯐꯖꯅꯁꯨ ꯈꯪꯗ꯭ꯔꯦ ꯏꯕꯗ ꯑꯣꯏꯔꯣ ꯄꯥꯕꯗ ꯑꯣꯏꯔꯣ ꯑꯩꯈꯣꯏꯗ ꯈꯪꯗꯕ ꯑꯗꯨꯛꯀꯤ ꯃꯇꯤꯛ ꯆꯃꯝꯅꯕ ꯃꯌꯥꯝꯁꯨ ꯌꯥꯎꯋꯦꯕ ꯃꯅꯤꯄꯨꯔꯤ ꯑꯣꯏꯖꯔꯒꯁꯨ ꯑꯩꯈꯣꯏꯗ ꯈꯪꯗꯕꯁꯦ ꯑꯗꯨꯛꯀꯤ ꯃꯇꯤꯛ ꯌꯥꯎꯋꯦ